ꯇ꯭ꯔꯦꯗꯤꯁꯟ ꯇ꯭ꯔꯦꯗꯤꯁꯅꯦꯜ ꯑꯦꯇꯥꯌꯔ ꯑꯗꯨ ꯍꯥꯏꯅꯕꯗꯤ ꯂꯩ ꯑꯗꯨꯒꯤꯁꯤꯅ ꯑꯩꯈꯣꯏ ꯐꯤꯔꯣꯜꯒꯨꯝꯕ ꯀꯜꯆꯔ ꯗ꯭ꯔꯦꯁꯀꯨꯝꯕ ꯍꯥꯏꯗꯤ ꯂꯥꯏꯛ ꯂꯝꯀꯥꯡꯒꯤꯁꯨ ꯂꯩ ꯃꯩꯇꯩꯒꯤꯁꯨ ꯂꯩ ꯑꯇꯣꯞ ꯑꯇꯣꯞꯄ ꯂꯣꯏꯅ ꯂꯩꯅꯩ ꯖꯥꯠ ꯈꯨꯗꯤꯡꯒꯤ ꯂꯣꯏꯅ ꯂꯩꯅꯩ ꯑꯗꯨꯑꯣꯏꯔꯁꯨ ꯂꯩ ꯑꯗꯨꯝꯕ ꯀꯥꯟꯅꯕ ꯍꯥꯏꯔꯗꯤ ꯂꯥꯏꯛ ꯀꯔꯤ ꯍꯥꯏꯁꯤꯔ ꯀꯜꯆꯔꯒꯤ ꯗ꯭ꯔꯦꯁ ꯍꯥꯏꯔꯦ ꯀꯜꯆꯔ ꯀꯝꯄꯤꯇꯤꯁꯟ ꯀꯜꯆꯔꯒꯤ ꯀꯜꯆꯔ ꯀꯝꯄꯤꯇꯤꯁꯟ ꯂꯩꯅꯕꯗ ꯂꯥꯏꯛ ꯑꯗꯨꯝꯕ ꯂꯥꯏꯛ ꯍꯥꯞꯄ ꯀꯥꯟꯗꯁꯨ ꯏꯁꯥ ꯑꯩꯉꯣꯟꯗꯁꯨ ꯐꯤꯜ ꯇꯧꯋꯦ ꯂꯥꯏꯛ ꯑꯩꯈꯣꯏ ꯂꯥꯏꯛ ꯏꯁꯥꯉꯣꯟꯗꯁꯨ ꯄ꯭ꯔꯥꯎꯠ ꯑꯣꯏꯌꯦ ꯃꯤꯅꯁꯨ ꯑꯣ ꯃꯥꯗꯤ ꯂꯝꯀꯥꯡꯅꯦ ꯃꯥꯗꯤ ꯃꯥꯗꯤ ꯃꯩꯇꯩꯅꯤ ꯃꯥꯗꯤ ꯀꯨꯀꯤꯅꯤ ꯃꯥꯗꯤ ꯃꯣꯏ ꯃꯣꯏꯌꯣꯟꯅꯦ ꯃꯣꯟꯁꯥꯡꯅꯦ ꯇꯥꯡꯈꯨꯜꯅꯦ ꯌꯥꯝꯅ ꯑꯗꯨꯝ ꯂꯣꯏꯅ ꯈꯪꯅꯕꯤ ꯈꯪꯅꯕ ꯃꯑꯣꯡꯗꯅꯦꯕ ꯇ꯭ꯔꯦꯗꯤꯁꯅꯦꯜ ꯍꯥꯏꯔꯤꯁꯦ ꯑꯗꯨꯅꯤꯅ ꯇ꯭ꯔꯦꯗꯤꯁꯅꯦꯜ ꯑꯗꯨꯗꯒꯤ ꯐꯪꯁꯟꯒꯨꯝꯕꯗ ꯀꯝꯄꯤꯇꯤꯁꯟꯒꯨꯝꯕ ꯀꯝꯄꯤꯇꯤꯁꯟꯒꯨꯝꯕ ꯑꯗꯨꯝꯕꯒꯨꯝꯕꯗ ꯌꯥꯝꯅ ꯌꯥꯝꯅ ꯀꯥꯟꯅꯩ ꯂꯥꯏꯛ ꯀꯝꯄꯤꯇꯤꯁꯟ ꯆꯠꯄꯀꯥꯟꯗꯗꯤ ꯑꯗꯨꯝ ꯍꯥꯞꯇ꯭ꯔꯥꯗꯤ ꯍꯥꯏ ꯃꯤꯅꯁꯨ ꯑꯥ ꯃꯥꯗꯤ ꯀꯔꯤ ꯖꯥꯠꯂꯥ ꯑꯇꯣꯞꯄ ꯖꯥꯠ ꯑꯣꯏꯔꯝꯒꯅꯤ ꯀꯔꯤ ꯖꯥꯠ ꯑꯣꯏꯔꯦ ꯑꯗꯨꯝꯕꯁꯨ ꯃꯌꯥꯝꯅꯁꯨ ꯂꯥꯛꯅꯩ ꯑꯗꯨꯅ ꯇ꯭ꯔꯦꯗꯤꯁꯅꯦꯜꯗꯤ ꯂꯥꯏꯛ ꯀꯝꯄꯤꯇꯤꯁꯟ ꯆꯔꯁ ꯀꯥꯕꯒꯨꯝꯕ ꯃꯩꯇꯩꯅ ꯂꯥꯏꯁꯪ ꯆꯪꯕꯒꯨꯝꯕꯗ ꯑꯗꯨꯝꯕ ꯈ꯭ꯔꯤꯁꯇꯦꯟꯅ ꯃꯣꯏ ꯆꯔꯁꯇ ꯆꯠꯄꯒꯨꯝꯕꯗ ꯂꯣꯏꯅ ꯂꯩꯅꯕ ꯑꯗꯨꯒ ꯌꯥꯝꯅ ꯀꯥꯟꯅꯩ